ꯄꯦꯟꯇꯤꯡ ꯍꯥꯏꯕꯁꯦ ꯄꯦꯟꯇꯤꯡ ꯏꯁ ꯑꯣꯜꯁꯣ ꯑꯦ ꯄꯥꯔꯠ ꯑꯣꯐ ꯏꯖꯨꯀꯦꯁꯟꯁ ꯄꯦꯟꯇꯤꯡ ꯄꯦꯟꯇꯤꯡ ꯍꯥꯏꯕꯁꯤ ꯀ꯭ꯂꯥꯁ ꯏꯂꯕꯦꯟ ꯇꯨꯌꯦꯞꯇꯁꯨ ꯇꯣꯡꯉꯥꯟꯕ ꯁꯕꯖꯦꯛꯇ ꯐꯥꯏꯟ ꯑꯥꯔꯠꯁ ꯍꯥꯏꯅ ꯈꯥꯏ ꯑꯗꯨꯒ ꯄꯦꯟꯇꯤꯡ ꯄꯦꯟꯇꯤꯡ ꯑꯣꯖꯥ ꯍꯣꯏꯅꯁꯨ ꯁ꯭ꯀꯨꯜꯗ ꯄꯦꯟꯇꯤꯡꯁꯦ ꯃꯨꯇꯤꯚꯦꯠ ꯌꯥꯝ ꯇꯧꯏ ꯄꯦꯟꯇꯤꯡ ꯐꯖ ꯐꯖꯕ ꯇꯧꯔꯒ ꯎꯠꯂꯒ ꯃꯣꯏꯒꯤ ꯄꯦꯟꯇꯤꯡꯒꯤ ꯃꯁꯛꯇꯨꯅ ꯑꯩꯈꯣꯏꯒꯤ ꯑꯥꯏꯁ ꯐꯤꯛꯁ ꯇꯧꯏ ꯑꯗꯨꯒ ꯃꯣꯏꯅ ꯑꯦꯕꯖꯣꯞ ꯇꯧꯏ ꯄꯦꯟꯇꯤꯡꯅ ꯌꯥꯝꯅ ꯐꯖꯍꯜꯂꯤ ꯃꯤꯠꯇ ꯑꯗꯨꯒ ꯑꯗꯨ ꯎꯔꯒ ꯇꯧꯅꯤꯡꯕ ꯐꯥꯎꯏ ꯑꯣꯖꯥꯈꯣꯏꯅ ꯑꯗꯨꯃꯥꯏꯅ ꯀꯩꯀꯩ ꯈꯔꯒ ꯄꯦꯟꯇꯤꯡꯁꯦ ꯏꯕꯟ ꯏꯟ ꯗꯤꯁ ꯄ꯭ꯔꯤꯊꯤꯕꯤꯗꯁꯨ ꯂꯣꯏꯅ ꯄꯦꯟꯇꯤꯡꯗ ꯐꯖꯍꯟꯕꯒꯨꯝꯕꯁꯨ ꯃꯐꯝ ꯃꯌꯥꯝ ꯂꯩꯌꯦ

ꯑꯗꯨꯒ ꯄꯦꯟꯇꯤꯡꯕꯨ ꯐꯖꯔꯗꯤ ꯐꯨꯔꯤꯠꯀꯨꯝꯕ ꯀꯩꯀꯥꯗꯁꯨ ꯄꯦꯟꯇꯤꯡ ꯇꯧꯔꯗꯤ ꯐꯖꯩ ꯀꯁꯇꯝꯒꯨꯝꯕ ꯇꯧꯔꯒ ꯑꯗꯨꯒ ꯑꯣꯖꯥꯈꯣꯏꯅ ꯃꯣꯇꯤꯚꯦꯠ ꯌꯥꯝ ꯇꯧꯏ ꯄꯦꯟꯇꯤꯡꯁꯦ ꯌꯥꯝ ꯀꯥꯟꯅꯩ ꯍꯥꯏꯅ ꯄꯦꯟꯇꯤꯡꯒꯤ ꯊꯕꯛ ꯄꯦꯟꯇ꯭ꯔꯁꯀ ꯑꯣꯏꯔꯒꯗꯤ ꯄꯩꯁꯥꯁꯨ ꯌꯥꯝ ꯐꯪꯏ ꯇꯣꯂꯣꯞꯁꯨ ꯆꯥꯏ ꯍꯥꯏꯅ ꯄꯦꯟꯇꯤꯡ ꯏꯁꯃꯣꯛ ꯄꯦꯟꯇꯤꯡꯗ ꯄꯦꯟꯇꯤꯡ ꯆꯠꯂꯒ ꯅꯪ ꯄꯦꯟꯇꯤꯡ ꯍꯩꯔꯒ ꯇꯦꯇꯨ ꯑꯥꯔꯠꯁꯁꯨ ꯑꯣꯏꯕꯁꯨ ꯌꯥꯏ ꯅꯪꯅ ꯄꯥꯝꯃꯗꯤ ꯑꯦꯅꯤ ꯂꯥꯏꯟ ꯅꯪꯅ ꯆꯠꯅꯤꯡꯕ ꯄꯦꯟꯇꯤꯡꯒꯤ ꯑꯃꯥꯡꯕ ꯂꯩꯇꯦ ꯍꯥꯏꯗꯤ ꯃꯣꯇꯤꯚꯦꯠ ꯀꯩꯀꯥ ꯇꯧꯏ ꯄꯦꯟꯇꯤꯡꯁꯨ ꯍꯣꯕꯤ ꯊꯝꯒꯗꯕꯅꯤ ꯏꯁ ꯑꯦ ꯄꯥꯔꯠ ꯑꯣꯐ ꯏꯖꯨꯀꯦꯁꯟ ꯑꯃꯅꯤ